ꯃꯁꯤꯕꯨ ꯀꯣꯔꯤꯐꯥꯕ ꯀꯦꯕ ꯁꯥꯔꯕꯤꯁ ꯑꯣꯏꯕꯤꯔꯕ ꯅꯠꯇ꯭ꯔꯥ ꯑꯩꯈꯣꯏꯁꯦ ꯑꯩꯈꯣꯏ ꯃꯤ ꯃꯔꯤ ꯀꯦꯕ ꯑꯃ ꯋꯥꯏꯒꯦ ꯈꯟꯖꯕꯅꯤ ꯆꯠꯄꯁꯦ ꯂꯧꯀꯣꯏ ꯄꯥꯠ ꯆꯠꯂꯒ ꯂꯧꯀꯣꯏ ꯄꯥꯠ ꯆꯠꯂꯕ ꯃꯇꯨꯡꯗ ꯁꯦꯟꯗ꯭ꯔꯥꯗ ꯑꯃꯨꯛ ꯆꯠꯀꯦ ꯈꯟꯕꯅꯦ ꯑꯗꯣ ꯒꯥꯔꯤꯁꯦ ꯁ꯭ꯀꯣꯔꯄꯤꯌꯣꯒꯨꯝꯕ ꯑꯃꯗꯤ ꯄꯥꯝꯃꯦ ꯑꯗꯣ ꯀꯤꯂꯣꯃꯤꯇꯔ ꯃꯁꯤꯡꯗ ꯆꯠꯄ꯭ꯔꯥ ꯄꯩꯁꯥꯅ ꯀꯃꯥꯏꯅ ꯇꯧꯏ ꯚꯔꯥꯁꯦ ꯑꯗꯨꯒ ꯅꯣꯡꯃꯒꯤ ꯑꯣꯏꯅ ꯂꯧꯕ꯭ꯔꯥ ꯑꯗꯨ ꯑꯀꯨꯞꯄ ꯃꯔꯣꯟ ꯑꯝꯇ ꯈꯪꯖꯅꯤꯡꯏ